ꯁꯣꯁꯦꯜ ꯃꯤꯗꯤꯌꯥꯒꯤ ꯑꯦꯀꯥꯎꯟ ꯏꯟꯁꯇꯥ꯭ꯔꯥꯒꯥꯝꯒꯨꯝꯕ ꯍꯥꯏꯕꯗꯤ ꯍꯥꯡꯕꯗ ꯍꯥꯏꯕꯗꯤ ꯐꯣꯂꯣ ꯑꯁꯨꯝ ꯇꯧꯈꯤꯕꯒꯤ ꯑꯗꯨ ꯆꯞ ꯆꯥꯕꯤ ꯍꯧꯖꯤꯛꯃꯛꯀꯤ ꯑꯣꯏꯅꯗꯤ ꯅꯤꯡꯁꯤꯡꯗ꯭ꯔꯦ ꯍꯥꯏꯕꯗꯤ ꯃꯣꯏꯅ ꯊꯥꯒꯠꯂꯛꯄ ꯐꯣꯇꯣꯁꯦ ꯑꯁꯤꯗ ꯑꯩꯅ ꯄꯥꯝꯖꯕ ꯐꯖꯕꯒꯤ ꯍꯥꯏꯕꯗꯤ ꯑꯦ ꯐꯣꯇꯣꯁꯦ ꯌꯥꯝꯅ ꯐꯖꯩꯅꯦ ꯈꯣꯠꯂꯤꯅꯦꯒ ꯍꯥꯏꯔꯒ ꯃꯥꯒꯤ ꯐꯣꯇꯣꯁꯦ ꯐꯖ ꯐꯖꯕ ꯉꯥꯛ ꯌꯥꯎꯏꯒ ꯍꯥꯏꯔꯒ ꯐꯣꯂꯣ ꯇꯧꯈꯤꯕꯗꯤ ꯌꯥꯎꯏ ꯑꯗꯨꯃꯛꯅ ꯍꯥꯏꯕꯗꯤ ꯑꯩꯗꯣ ꯀꯔꯝꯕꯅꯣꯗꯤ ꯆꯞ ꯆꯥꯕꯤꯗꯣ ꯍꯥꯏꯕꯗꯤ ꯅꯤꯡꯁꯤꯡꯕ ꯊꯣꯡꯇ꯭ꯔꯦ ꯑꯗꯨꯒ ꯍꯥꯏꯕꯗꯤ ꯍꯣꯏ ꯗꯗꯥ ꯑꯃꯁꯨ ꯑꯦ ꯇꯥꯃꯣ ꯑꯃꯁꯨ ꯂꯩꯌꯦꯕꯀꯣ ꯍꯥꯏꯕꯗꯤ ꯇꯥꯃꯣꯁꯤ ꯃꯥꯁꯤ ꯍꯥꯏꯕꯗꯤ ꯐꯣꯇꯣ ꯀꯥꯞꯄꯁꯦ ꯌꯥꯝꯅ ꯐꯖꯅ ꯀꯥꯞꯄꯤ ꯑꯗꯨ ꯐꯣꯇꯣꯒꯨꯝꯕ ꯊꯥꯒꯠꯂꯕ ꯃꯥꯅ ꯀꯥꯞꯄ ꯐꯣꯇꯣ ꯃꯈꯩꯁꯦ ꯐꯖꯕꯒꯤ ꯃꯥꯅ ꯊꯥꯒꯠꯂꯛꯄ ꯑꯁꯨꯝ ꯄꯥꯝꯕꯒꯤ ꯑꯗꯣ ꯑꯩꯅ ꯒꯤ ꯍꯥꯏꯕꯗꯤ ꯂꯞ ꯍꯥꯏꯕꯗꯤ ꯂꯞ ꯁꯥꯏꯟꯒ ꯅꯝꯗꯅ ꯍꯥꯏꯕꯗꯤ ꯑꯗꯨꯗꯒꯤ ꯂꯥꯏꯛꯀ ꯄꯤꯕ ꯑꯗꯨꯗꯩ ꯑꯁꯨꯝ ꯀꯃꯦꯟꯒ ꯇꯧꯔ ꯃꯔꯛ ꯃꯔꯛꯇ ꯇꯧꯕꯒꯤꯗꯤ ꯇꯧꯏ ꯑꯗꯨ ꯑꯗꯨꯃꯛꯅ ꯍꯥꯏꯕꯗꯤ ꯑꯩꯗꯤ ꯐꯣꯂꯣꯋꯥꯔ ꯃꯈꯟ ꯃꯈꯟꯁꯤ ꯇꯧꯔꯒ ꯌꯦꯡꯕꯗꯣ ꯑꯗꯨꯃꯛꯇꯤ ꯂꯩꯇꯦ